ꯇꯨꯌꯦꯜꯞ ꯊꯥꯎꯖꯟ ꯐꯥꯏꯚ ꯍꯟꯗ꯭ꯔꯦꯠ ꯁꯤꯛꯁꯇꯤ ꯊ꯭ꯔꯤ ꯊꯥꯔꯇꯤꯟ ꯊꯥꯎꯖꯟ ꯁꯚꯦꯟ ꯍꯟꯗ꯭ꯔꯦꯠ ꯁꯤꯛꯁꯇꯤ ꯋꯥꯟ ꯏꯂꯚꯦꯟ ꯊꯥꯎꯖꯟ ꯇꯨ ꯍꯟꯗ꯭ꯔꯦꯠ ꯇ꯭ꯋꯦꯟꯇꯤ ꯇ꯭ꯋꯦꯟꯇꯤ ꯊꯥꯎꯖꯟ ꯐꯥꯏꯚ ꯍꯟꯗ꯭ꯔꯦꯠ ꯐꯤꯞꯇꯤ ꯇꯨ ꯇ꯭ꯋꯦꯟꯇꯤ ꯐꯥꯏꯚ ꯊꯥꯎꯖꯟ ꯁꯤꯛꯁ ꯍꯟꯗ꯭ꯔꯦꯠ ꯐꯣꯔꯇꯤ ꯑꯩꯠ